ꯍꯜꯂꯣ ꯍꯥꯏ ꯍꯜꯂꯣ ꯑꯩꯁ ꯄꯥꯎꯁꯤ ꯖꯥꯠ ꯖꯥꯠ ꯂꯩꯗ ꯍꯟꯗꯛꯁꯤ ꯎꯝ ꯍꯣꯏ ꯍꯣꯏ ꯑꯗꯨ ꯌꯥꯏ ꯄ꯭ꯂꯥꯟ ꯌꯥꯝ ꯐꯕꯅꯤ ꯑꯗꯨ ꯑꯩꯈꯣꯏ ꯃꯔꯨꯞ ꯃꯄꯥꯡ ꯀꯣꯏꯕꯁꯤ ꯄꯥꯎꯁꯤ ꯐꯥꯎꯅꯔꯒ ꯗ꯭ꯔꯥꯏꯚ ꯆꯠꯅꯤꯡꯉꯥꯏ ꯇꯧꯁꯤꯅꯦ ꯀꯗꯥꯏꯗ ꯆꯠꯀꯦ ꯍꯥꯏꯕ꯭ꯔꯣ ꯑꯧ ꯑꯧ ꯑꯧ ꯑꯠꯆꯥ ꯃꯣꯏꯒꯤ ꯑꯥ ꯆꯤꯡ ꯀꯥꯕ ꯍꯥꯏꯀꯤꯡ ꯍꯦꯛꯇ ꯃꯤꯅ ꯆꯠꯄ ꯑꯗꯨ ꯃꯐꯝꯗꯨꯗꯔ ꯑꯥꯎ ꯑꯩꯁ ꯑꯗꯨꯗꯤ ꯌꯥꯏ ꯑꯗꯨꯗꯤ ꯃꯤ ꯃꯤꯁꯨ ꯊꯟꯕꯅꯤ ꯍꯥꯏꯀꯤꯡꯁꯦ ꯍꯦꯛ ꯍꯦꯛꯇ ꯃꯤ ꯆꯠꯄꯅꯤꯅꯦ ꯀꯣ ꯍꯣꯏ ꯑꯗꯨ ꯀꯅꯥ ꯀꯅꯥ ꯌꯥꯎꯒꯦ ꯍꯥꯏꯕꯅꯣ ꯑꯥ ꯑꯠꯆꯥ ꯑꯗꯨꯗꯤ ꯌꯥꯏꯅꯦ ꯑꯗꯨꯗꯤ ꯎꯝ ꯑꯗꯨ ꯌꯥꯏ ꯅꯪ ꯗꯦꯠ ꯂꯥꯛꯀꯗꯕ ꯇꯥꯡ ꯍꯟꯗꯛꯀꯤ ꯇꯥꯡꯒꯤ ꯇꯔꯥ ꯃꯉꯥꯗ ꯆꯠꯁꯤꯅꯦ ꯍꯣꯏ ꯑꯗꯨ ꯑꯗꯣ ꯑꯩꯁꯨ ꯁꯣꯝꯗꯒꯤ ꯃꯤ ꯃꯉꯥ ꯐꯥꯎ ꯍꯥꯞꯆꯤꯜꯂꯒꯦ ꯑꯗꯣ ꯃꯤ ꯎꯝ ꯍꯣꯏ ꯍꯣꯏ ꯑꯗꯣ ꯃꯤ ꯃꯉꯥꯗꯣ ꯍꯥꯞꯆꯤꯜꯂꯒꯦ ꯑꯗꯨꯗꯒꯤ ꯃꯤ ꯈꯔ ꯃꯤ ꯒ꯭ꯔꯨꯞ ꯐꯖꯔꯒ ꯆꯠꯁꯦ ꯍꯥꯏꯕꯅꯤꯕ

ꯍꯣꯏ ꯍꯣꯏ ꯌꯥꯏ ꯌꯥꯏ ꯑꯗꯨ ꯃꯁꯥ ꯃꯁꯥꯒꯤ ꯑꯥ ꯐꯤꯔꯣꯟꯒꯨꯝꯕ ꯆꯥꯛ ꯆꯥꯅꯤꯡꯉꯦ ꯊꯛꯅꯤꯡꯉꯦ ꯂꯣꯏꯅꯃꯛ ꯃꯁꯥ ꯃꯁꯥꯒꯤꯅ ꯑꯣꯏꯅ ꯄꯨꯔꯁꯨ ꯌꯥꯏ

ꯍꯣꯏ ꯄꯨꯕꯁꯨ ꯐꯔꯛ ꯇꯥꯏ ꯑꯗꯨꯅ ꯃꯁꯥ ꯃꯁꯥꯒꯤ ꯑꯗꯨꯝ ꯍꯥꯞꯂꯁꯦ ꯐꯤꯔꯣꯟ ꯑꯣꯏꯁꯅꯨ ꯑꯗꯨꯒ ꯆꯥꯅꯤꯡꯉꯥꯏ ꯊꯛꯅꯤꯡꯉꯥꯏꯁꯨ ꯂꯣꯏꯅꯃꯛ ꯃꯁꯥ ꯃꯁꯥꯒꯤ ꯑꯗꯨꯝ ꯍꯥꯞꯂꯁꯤ ꯀꯣ

ꯍꯣꯏ ꯍꯣꯏ ꯑꯗꯨꯝ ꯇꯧꯔꯣ ꯑꯗꯨꯒ ꯅꯪꯁꯤ ꯀꯩꯅꯣ ꯃꯣꯏ ꯒ꯭ꯌꯥꯁꯇꯨꯅ ꯑꯗꯨ ꯐꯣꯟ ꯇꯧꯕꯤꯔꯣ ꯑꯩꯈꯣꯏ ꯂꯥꯛꯀꯅꯤ ꯍꯥꯏꯕꯗꯨ ꯕꯨꯛꯀꯤꯡꯗꯣ ꯑꯥ ꯑꯥ ꯕꯨꯛꯀꯤꯡꯒꯨꯝꯕꯗꯨ ꯅꯪꯅ ꯂꯣꯏꯅꯃꯛ ꯇꯧꯔꯣ ꯍꯣꯏ ꯍꯣꯏ ꯑꯗꯨꯝ ꯇꯧꯔꯣ ꯀꯣ ꯍꯣꯏ ꯍꯣꯏ ꯈꯨꯗꯛꯇ ꯅꯪ ꯕꯨꯛꯀꯤꯡ ꯇꯧꯈ꯭ꯔꯣ ꯑꯗꯨ ꯎꯝ ꯑꯗꯨ ꯑꯣꯏꯔꯗꯤ ꯅꯪ ꯕꯨꯛꯀꯤꯡ ꯇꯧꯕ ꯂꯣꯏꯔꯗꯤ ꯋꯥꯆꯦꯞꯇꯒꯤ ꯑꯗꯨꯝ ꯀꯔꯤ ꯑꯩꯈꯣꯏꯒꯤ ꯄ꯭ꯂꯥꯟꯗꯨ ꯗꯦꯇꯦꯜ ꯄ꯭ꯂꯥꯟꯒꯤ ꯗꯤꯇꯦꯜ ꯈꯣꯏꯗꯨ ꯑꯗꯨꯝ ꯊꯥꯔꯛꯄꯤꯌꯣ ꯀꯣ

ꯍꯣꯏ ꯍꯣꯏ ꯍꯣꯏ ꯍꯣꯏ ꯍꯣꯏ ꯍꯣꯏ ꯑꯗꯨꯝ ꯇꯧꯔꯁꯤ ꯑꯗꯨꯗꯤ